ꯍꯣꯏ ꯍꯣꯁꯄꯤꯇꯥꯜ ꯍꯥꯏꯕꯁꯦ ꯑꯩ ꯃꯈꯣꯏꯒꯤ ꯃꯔꯝꯗ ꯈꯖꯤꯛꯇꯪ ꯉꯥꯡꯒꯦ ꯃꯗꯨꯗꯤ ꯗꯣꯛꯇꯔ ꯍꯥꯏꯕ ꯅꯔꯁ ꯍꯥꯏꯕꯁꯤꯡ ꯑꯁꯤ ꯌꯥꯝ ꯀꯗꯥꯏ ꯀꯗꯥꯏ ꯍꯣꯁꯄꯤꯇꯥꯜꯗ ꯑꯣꯏꯔꯁꯨ ꯄꯦꯜꯂꯦ ꯃꯔꯝꯗꯤ ꯃꯣꯏ ꯑꯍꯤꯡ ꯇꯝꯗꯈꯩꯗꯁꯨ ꯗ꯭ꯌꯨꯇꯤ ꯇꯧꯋꯦ ꯑꯗꯨꯒ ꯃꯈꯣꯏ ꯆꯥꯕ ꯊꯛꯄ ꯃꯇꯝ ꯐꯥꯎꯁꯦ ꯃꯣꯏꯅ ꯀꯩꯅꯣ ꯇꯧꯋꯦ ꯃꯇꯝ ꯅꯥꯏꯗꯦ ꯃꯔꯝꯗꯤ ꯃꯈꯣꯏ ꯗ꯭ꯌꯨꯇꯤ ꯃꯇꯝꯗ ꯆꯥꯛ ꯆꯥꯕꯣꯏ ꯆꯥꯗꯕꯣꯏ ꯇꯨꯝꯕꯣꯏ ꯇꯨꯝꯗꯕꯣꯏ ꯇꯧꯗꯅ ꯃꯈꯣꯏ ꯑꯁꯤ ꯌꯥꯝ ꯋꯥꯏ ꯑꯗꯨꯅ ꯃꯈꯣꯏ ꯑꯁꯤ ꯃꯈꯣꯏꯒꯤ ꯁꯦꯕꯥ ꯑꯁꯤ ꯌꯥꯝ ꯄꯦꯜꯂꯤ ꯑꯗꯨꯒ ꯃꯈꯣꯏꯅ ꯃꯤꯅ ꯇꯨꯀꯠꯆꯔꯁꯨ ꯇꯨꯀꯠꯆꯕꯁꯤꯁꯡꯗꯨꯁꯨ ꯃꯈꯣꯏꯗꯤ ꯑꯗꯨꯝ ꯄꯥꯏꯔꯒ ꯂꯩꯕꯅꯤꯅ ꯑꯩꯗꯤ ꯃꯈꯣꯏ ꯑꯁꯤ ꯌꯥꯝ ꯋꯥꯏꯌꯦ ꯑꯗꯨꯅ ꯃꯈꯣꯏꯗ ꯄꯩꯁꯥ ꯄꯤꯕꯗ ꯀꯔꯤꯁꯨ ꯑꯀꯥꯏꯕ ꯂꯩꯇꯕ꯭ꯔꯥ ꯍꯥꯏꯅ ꯈꯜꯂꯦ ꯑꯗꯨꯒ ꯀꯣꯚꯤꯠ ꯃꯇꯝꯗ ꯑꯩꯈꯣꯏ ꯑꯁꯤ ꯌꯥꯝ ꯋꯥꯔꯝꯃꯤ ꯃꯔꯝꯗꯤ ꯀꯣꯔꯦꯟꯇꯥꯏꯟꯗ ꯃꯄꯥꯟ ꯊꯣꯛꯎꯔꯁꯨ ꯍꯜꯂꯛꯑꯀꯥꯟꯗ ꯀꯣꯔꯦꯟꯇꯥꯏꯟꯗ ꯊꯥ ꯑꯃꯃꯝ ꯈꯨꯟꯒꯤ ꯆꯠꯅꯕꯤꯒꯤ ꯃꯔꯝꯅ ꯑꯩꯈꯣꯏꯁꯦ ꯀꯣꯔꯦꯟꯇꯤꯟꯗ ꯂꯩꯌꯦ ꯑꯗꯨꯅ ꯀꯣꯔꯦꯟꯇꯥꯏꯟꯗ ꯂꯩꯕꯗꯣ ꯅꯨꯡꯉꯥꯏꯕ ꯅꯠꯇꯦ ꯑꯆꯥ ꯑꯊꯛꯁꯤꯁꯨ ꯂꯥꯞꯅ ꯄꯤꯅꯔꯒ ꯂꯩꯕꯅꯤꯅ ꯀꯣꯔꯦꯟꯇꯤꯟꯗ ꯂꯩꯕꯗꯨꯁꯨ ꯌꯥꯝ ꯋꯥꯏ ꯑꯗꯨꯒ ꯍꯛꯁꯦꯜꯒꯤ ꯇꯦꯡꯕꯥꯡꯁꯦ ꯑꯩꯈꯣꯏꯅ ꯆꯦꯡ ꯈꯔ ꯈꯔꯗꯤ ꯑꯩꯈꯣꯏꯅ ꯒꯣꯕꯔꯃꯦꯟꯗꯒꯤ ꯑꯩꯈꯣꯏꯅ ꯐꯪꯂꯝꯃꯤ ꯑꯗꯨꯅ ꯆꯦꯡ ꯅꯞꯁꯥꯒꯤ ꯆꯦꯡ ꯍꯥꯏꯅ ꯑꯩꯈꯣꯏꯅ ꯀꯣꯔꯦꯟꯇꯥꯏꯟ ꯃꯇꯝ ꯀꯣꯚꯤꯠ ꯃꯇꯝꯗ ꯑꯩꯈꯣꯏꯅ ꯑꯗꯨꯝ ꯐꯪꯉꯝꯃꯦ ꯍꯥꯏꯕꯁꯤ ꯍꯥꯏꯔꯒ ꯑꯗꯨꯝ ꯊꯝꯃꯒꯦ